ꯑꯩꯅ ꯈ꯭ꯋꯥꯏꯗꯒꯤ ꯆꯥꯎꯊꯣꯛꯆꯕ ꯑꯩꯒꯤ ꯄꯨꯟꯁꯤꯁꯤꯗ ꯈ꯭ꯋꯥꯏꯗꯒꯤ ꯃꯥꯏ ꯄꯥꯛꯄ ꯑꯣꯏꯕ ꯍꯥꯏꯔꯒꯗꯤ ꯑꯩꯁꯦ ꯑꯩꯒꯤ ꯒ꯭ꯔꯦꯖꯨꯑꯦꯁꯟꯁꯤꯗ ꯑꯩꯅ ꯒꯣꯜ ꯃꯦꯗꯥꯂꯤꯁ ꯐꯪꯉꯦꯕ ꯁꯤꯃꯗꯤ ꯑꯩ ꯈ꯭ꯋꯥꯏꯗꯒꯤ ꯃꯥꯏ ꯄꯥꯛꯆꯩ ꯑꯩ ꯈ꯭ꯋꯥꯏꯗꯒꯤ ꯆꯥꯎꯊꯣꯛꯆꯩ ꯏꯁꯥꯗ ꯑꯩꯅ ꯌꯥꯝ ꯀꯟꯅ ꯍꯣꯠꯅꯗꯅ ꯗꯦꯜꯂꯤꯗ ꯆꯠꯇꯅ ꯑꯩꯅ ꯐꯤꯖꯤꯛꯁ ꯑꯣꯅꯔꯁ ꯈ꯭ꯋꯥꯏꯗꯒꯤ ꯂꯨꯕ ꯁꯕꯖꯦꯛ ꯑꯃ ꯂꯧꯗꯅ ꯑꯩꯅ ꯍꯣꯠꯅꯔꯒ ꯈꯣꯠꯂꯒ ꯑꯩꯅ ꯑꯦꯛꯖꯥꯝꯗꯨ ꯊꯥꯔꯒ ꯃꯣꯏꯒꯤ ꯂꯦꯡꯒꯣꯏꯁꯁꯨ ꯃꯣꯏꯅ ꯍꯤꯟꯗꯤꯗ ꯇꯥꯛꯄꯅꯤ ꯑꯩ ꯍꯤꯟꯗꯤꯁꯨ ꯐꯖꯅ ꯍꯩꯔꯝꯕ ꯅꯠꯇꯦ ꯑꯗꯨꯕꯨ ꯑꯩꯅ ꯀꯟꯅ ꯍꯣꯠꯅꯔꯒꯀꯣ ꯑꯩ ꯒꯣꯜ ꯃꯦꯗꯥꯂꯤꯁ ꯐꯪꯕ ꯉꯝꯈꯤꯕꯁꯦ ꯒ꯭ꯔꯦꯖꯨꯌꯦꯁꯟꯁꯤꯗ ꯑꯩꯅ ꯑꯩ ꯑꯩ ꯑꯩ ꯁꯤꯕꯨꯛ ꯑꯩ ꯏꯁꯥꯅ ꯏꯁꯥꯒꯤꯗꯃꯛ ꯌꯥꯝ ꯆꯥꯎꯊꯣꯛꯆꯩ ꯑꯩꯅ ꯈ꯭ꯋꯥꯏꯗꯒꯤ ꯄ꯭ꯔꯥꯎꯗ ꯑꯣꯏꯕ ꯍꯥꯏꯕꯕꯨ ꯑꯩ ꯑꯩ ꯃꯤꯉꯣꯟꯗ ꯑꯔꯥꯟꯕ ꯇꯧꯖꯈꯤꯗꯦ ꯄꯨꯟꯁꯤꯗ ꯑꯩꯅ ꯃꯤꯉꯣꯟꯗ ꯑꯃꯗ ꯁꯣꯛꯅꯤꯡꯉꯥꯏ ꯁꯣꯛꯅꯉꯥꯏ ꯃꯤꯉꯣꯟꯗ ꯀꯩꯅꯣ ꯃꯤꯉꯣꯟꯗ ꯐꯠꯇꯅꯉꯥꯏ ꯀꯩꯅꯉꯥꯏ ꯈꯟꯈꯤꯕ ꯑꯩ ꯂꯩꯈꯤꯗꯦ ꯁꯤꯃꯁꯤ ꯑꯩꯅ ꯈ꯭ꯋꯥꯏꯗꯒꯤ ꯄꯨꯟꯁꯤꯁꯤꯗ ꯆꯥꯎꯊꯣꯛꯆꯅꯉꯥꯏ ꯉꯥꯏꯅꯤ ꯈꯟꯖꯩ ꯑꯩꯒꯤ ꯑꯣꯏꯅ